ꯚꯥꯔꯠꯀꯤ ꯃꯤꯗ꯭ꯌꯥꯒꯤ ꯃꯇꯥꯡꯗ ꯑꯩꯍꯥꯛꯅ ꯈꯟꯕꯁꯤ ꯀꯩꯁꯨ ꯊꯣꯏꯗꯣꯛ ꯍꯦꯟꯗꯣꯛꯅ ꯈꯟꯕꯗꯤ ꯂꯩꯇꯦ ꯃꯤꯗ꯭ꯌꯥ ꯍꯥꯎꯁꯇ ꯊꯕꯛ ꯇꯧꯔꯤꯕ ꯃꯌꯥꯝꯁꯦ ꯃꯁꯥꯒꯤ ꯑꯣꯏꯖꯕ ꯊꯤꯗꯦ ꯀꯠꯊꯣꯛꯄ ꯑꯃꯒ ꯂꯣꯏꯅꯅ ꯃꯁꯥꯒꯤ ꯁꯤꯟꯐꯝ ꯑꯗꯨꯗ ꯊꯋꯥꯏ ꯌꯥꯎꯅ ꯇꯧꯏ ꯑꯗꯨꯒ ꯄꯥꯎꯁꯤꯡ ꯑꯁꯤ ꯃꯔꯤ ꯂꯩꯅꯩ ꯑꯃꯁꯨꯡ ꯑꯆꯨꯝꯕ ꯋꯥꯐꯝꯁꯤꯡꯅꯤ ꯎꯠꯂꯤ ꯍꯥꯏꯅ ꯑꯩꯍꯥꯛꯅ ꯈꯜꯂꯤ ꯃꯔꯝꯗꯤ ꯃꯤꯗ꯭ꯌꯥ ꯑꯃꯗ ꯊꯣꯔꯛꯄ ꯑꯣꯏꯕꯅꯤꯅ ꯑꯆꯨꯝꯕꯅꯤ ꯍꯥꯏꯅ ꯑꯩꯅ ꯂꯧꯏ ꯑꯗꯨꯅꯕꯨ ꯅꯠꯇ꯭ꯔꯣ ꯑꯩꯈꯣꯏ ꯉꯁꯤ ꯃꯤꯑꯣꯏꯕꯅ ꯃꯤꯗ꯭ꯌꯥꯒꯤ ꯃꯇꯦꯡ ꯌꯥꯝꯅ ꯂꯧꯔꯤꯕꯁꯤ ꯑꯩꯍꯥꯛꯅ ꯈꯪꯖꯕ ꯆꯦꯅꯦꯜ ꯈꯔ ꯈꯛꯀꯤ ꯃꯃꯤꯡ ꯄꯟꯖꯒꯦ ꯃꯗꯨꯗꯤ ꯕꯤ ꯕꯤ ꯅ꯭ꯌꯨꯁ ꯗꯤ ꯗꯤ ꯀꯦ ꯏꯝꯐꯥꯜ ꯇꯥꯏꯝꯁ ꯑꯣꯞ ꯏꯟꯗ꯭ꯌꯥ ꯗꯦꯂꯤ ꯇꯥꯏꯝꯁ ꯏꯟꯗ꯭ꯌꯥ ꯇꯨꯗꯦ ꯏꯟꯗ꯭ꯌꯥ ꯑꯦꯛꯁꯄ꯭ꯔꯦꯁ